ꯍꯧꯖꯤꯛꯀꯥꯟ ꯏꯗꯨꯀꯦꯁꯟꯁꯦ ꯌꯥꯝ ꯑꯦꯟꯚꯥꯟꯁ ꯑꯣꯏꯔꯦ ꯍꯥꯏꯕꯗꯤ ꯚꯥꯔꯠꯛꯒꯤ ꯗꯤꯖꯤꯇꯦꯜꯁ ꯗꯤꯖꯤꯇꯦꯂꯤꯁ ꯇꯧꯕ ꯄ꯭ꯔꯣꯖꯦꯛ ꯑꯃ ꯄꯥꯏꯈꯠꯄꯗꯨ ꯗꯤꯖꯤꯇꯦꯜ ꯏꯟꯗꯤꯌꯥ ꯑꯗꯨꯅ ꯏꯗꯨꯀꯦꯁꯟꯒꯤ ꯃꯦꯊꯣꯠꯁ ꯃꯌꯥꯝꯁꯦ ꯌꯥꯝ ꯏꯝꯄ꯭ꯔꯨꯐ ꯑꯣꯏꯔꯦ ꯑꯗꯨꯃꯥꯏ ꯑꯣꯏꯔꯁꯨ ꯑꯩꯈꯣꯏ ꯍꯧꯖꯤꯛ ꯁꯥꯇ꯭ꯔꯁꯤꯡꯁꯦ ꯐꯖꯅ ꯄꯥꯏꯕ ꯂꯥꯏꯔꯤꯛ ꯍꯩꯅꯕ ꯊꯋꯥꯏ ꯌꯥꯗ꯭ꯔꯦ ꯑꯗꯨꯅ ꯊꯕꯛ ꯌꯥꯝꯕ ꯊꯕꯛ ꯐꯪꯕꯁꯦ ꯌꯥꯝ ꯂꯩꯕꯗ꯭ꯔꯦ ꯂꯩꯕꯥ ꯑꯣꯏꯔꯦ ꯑꯗꯒꯤ ꯄꯣꯄꯨꯂꯦꯁꯟꯁꯨ ꯃꯤꯒꯤ ꯄꯣꯄꯨꯂꯦꯁꯟꯁꯨ ꯌꯥꯝꯕ ꯑꯗꯨꯒ ꯊꯕꯛ ꯚꯦꯀꯦꯟꯁꯤꯁꯨ ꯌꯥꯝꯗꯕ ꯑꯗꯨꯅ ꯁꯥꯇ꯭ꯔꯁꯤꯡꯗꯨꯅ ꯐꯖꯅ ꯊꯧꯋꯥꯏ ꯌꯥꯎꯅ ꯂꯥꯏꯔꯤꯛ ꯇꯝꯃꯦ ꯊꯕꯛ ꯐꯪꯕ ꯉꯝꯒꯅꯤ